ꯃꯅꯤꯄꯨꯔꯤ ꯂꯣꯟꯁꯦ ꯑꯩꯅ ꯄꯥꯝꯃꯤꯕ ꯄꯥꯝꯃꯤꯕꯒꯤ ꯃꯁꯛ ꯈꯔ ꯍꯥꯏꯔꯕꯗ ꯃꯅꯤꯄꯨꯔꯤ ꯂꯣꯟꯁꯤ ꯋꯥ ꯉꯥꯡꯕ ꯃꯇꯝꯗ ꯑꯁꯨꯛꯀꯤ ꯃꯇꯤꯛ ꯕꯦꯕꯥꯔ ꯌꯥꯎꯏ ꯍꯥꯏꯕꯗꯤ ꯑꯩꯈꯣꯏꯅ ꯀꯔꯤꯒꯨꯝꯕ ꯑꯃ ꯑꯩꯈꯣꯏꯅ ꯆꯥꯛ ꯆꯥꯁꯤ ꯂꯥꯛꯑꯣꯑꯅ ꯍꯥꯏꯕꯒꯤ ꯃꯍꯨꯠꯇ ꯂꯨꯛ ꯍꯥꯕꯤꯌꯣ ꯆꯥ ꯐꯥꯟꯕꯤꯌꯨ ꯁꯤꯅ ꯆꯤꯡꯕ